ꯍꯂꯣ ꯑꯣꯖꯥ ꯑꯣꯖꯥ ꯅꯃꯦꯁꯇꯦ ꯅꯃꯦꯁꯇꯦ ꯅꯨꯡꯉꯥꯏꯕꯤꯔꯤꯕ꯭ꯔꯣ ꯀꯃꯥꯏ ꯇꯧꯕꯤꯒꯦ ꯑꯥ ꯇꯥꯛꯄꯤꯌꯨ ꯇꯥꯛꯄꯤꯌꯨ ꯀꯔꯤ ꯉꯁꯤ ꯉꯁꯤꯗꯤ ꯊꯣꯏꯗꯣꯛꯄ ꯐꯪꯁꯟ ꯑꯝꯇ ꯂꯩꯇꯦ ꯑꯗꯣ ꯀꯩꯅꯣꯅ ꯑꯩꯈꯣꯏꯒꯤ ꯑꯣꯖꯥꯅ ꯈꯣꯡꯖꯣꯝ ꯋꯥꯔ ꯃꯦꯃꯣꯔꯤꯌꯦꯟ ꯆꯠꯅꯤꯡꯉꯦ ꯍꯥꯏꯕꯗꯣ ꯑꯣ ꯑꯗꯨ ꯈꯣꯡꯖꯣꯝ ꯋꯥꯔ ꯃꯦꯃꯣꯔꯤꯌꯦꯜꯗꯣ ꯑꯗꯨꯝ ꯂꯦꯡꯉꯨꯔꯁꯤ ꯑꯩ ꯑꯗꯨꯝ ꯒꯥꯏꯠ ꯇꯧꯖꯒꯦ ꯑꯗꯨꯅ

ꯑꯥ

ꯑꯣ ꯑꯗꯨꯗꯤ ꯊꯣꯛꯄꯤꯔꯛꯣ ꯄꯦꯟꯁꯅꯔ ꯑꯣꯐꯤꯁꯇ ꯎꯅꯔꯒ ꯑꯗꯨꯝ ꯄꯨꯡ ꯑꯅꯤ ꯑꯗꯨꯋꯥꯏꯗ ꯑꯅꯤ ꯑꯗꯨꯋꯥꯏꯗ ꯎꯅꯔꯁꯤ ꯐꯅꯤ ꯐꯅꯤ ꯌꯥꯝ ꯅꯨꯡꯉꯥꯏꯖꯔꯦ ꯊꯦꯡꯀ꯭ꯌꯨ